ꯁꯥꯔ ꯑꯁꯤꯁꯦ ꯍꯌꯦꯡ ꯂꯥꯛꯀꯗꯧꯔꯤꯕ ꯗꯥꯏꯠꯇꯤꯁꯦꯟꯒꯤ ꯋꯥꯛꯁꯣꯞ ꯑꯗꯨꯗ ꯌꯥꯎꯕ ꯁꯥꯔ ꯑꯣꯏꯕꯤꯔꯕꯗꯤ ꯑꯩꯁꯦ ꯌꯥꯎꯅꯤꯡꯕ ꯑꯗꯨꯅ ꯌꯥꯔꯒꯗꯤ ꯑꯩꯒꯤ ꯃꯤꯡꯁꯨ ꯔꯦꯖꯤꯁꯇꯔ ꯈꯔ ꯇꯧꯕꯤꯌꯣ ꯑꯩꯒꯤ ꯃꯤꯡꯅ ꯁꯥꯡꯃꯤ ꯀꯧꯕꯅꯦ ꯑꯩ ꯑꯁꯤ ꯀꯛꯆꯤꯡ ꯂꯝꯈꯥꯏꯗꯒꯤꯅꯦ ꯑꯗꯨꯅ ꯋꯥꯛꯁꯣꯞꯁꯤꯗ ꯃꯤꯡ ꯍꯥꯞꯄꯤꯅꯤꯡꯉꯥꯏꯒꯤ ꯁꯥꯔꯕꯨ ꯀꯣꯜ ꯇꯧꯔꯛꯄꯅꯦ